ꯂꯩ ꯑꯩꯒꯤ ꯏꯆꯤꯜ ꯏꯅꯥꯎ ꯏꯅꯥꯎ ꯑꯍꯨꯝ ꯂꯩ ꯑꯩꯅ ꯑꯍꯟꯅꯤ ꯑꯅꯤꯅ ꯅꯨꯄꯤꯅꯤ ꯑꯃꯅ ꯅꯨꯄꯥꯅꯤ ꯃꯈꯣꯏꯒꯤ ꯂꯥꯏꯔꯤꯛ ꯐꯖꯅ ꯇꯝꯃꯤ ꯑꯩꯗꯤ ꯌꯨꯝꯒꯤ ꯑꯋꯥꯕ ꯌꯦꯡꯉꯒ ꯂꯥꯏꯔꯤꯛ ꯇꯝꯕ ꯐꯪꯖꯍꯧꯗ꯭ꯔꯦ ꯌꯨꯝꯒꯤ ꯄꯩꯁꯥ ꯇꯥꯟꯅꯕ ꯍꯣꯠꯅꯕꯗ ꯂꯥꯏꯔꯤꯛꯁꯨ ꯅꯤꯡꯊꯤ ꯅꯨꯡꯉꯥꯏꯅ ꯇꯝꯕ ꯐꯪꯍꯧꯗ꯭ꯔꯦ ꯑꯗꯨꯕꯨ ꯏꯆꯤꯜ ꯏꯅꯥꯎ ꯃꯈꯩꯗꯤ ꯂꯥꯏꯔꯤꯛ ꯄꯨꯂꯞ ꯐꯖꯅ ꯂꯥꯏꯔꯤꯛ ꯇꯝꯍꯜꯂꯤ ꯂꯥꯏꯔꯤꯛ ꯇꯝꯗ꯭ꯔꯗꯤ ꯍꯧꯖꯤꯛꯀꯤ ꯃꯇꯝꯁꯤꯗꯗꯤ ꯃꯤꯅꯁꯨ ꯎꯁꯤꯠꯇꯦ ꯂꯥꯏꯔꯤꯛ ꯇꯝꯗꯦ ꯍꯥꯏꯔꯒꯗꯤ ꯃꯈꯣꯏꯗꯤ ꯂꯥꯏꯔꯤꯛ ꯐꯖ ꯐꯖꯅ ꯇꯝꯃꯤ ꯍꯥꯏꯌꯔ ꯀ꯭ꯂꯥꯁ ꯉꯥꯛꯇꯅꯤ ꯃꯣꯏꯗꯤ ꯃꯁꯥ ꯃꯁꯥꯒꯤꯁꯨ ꯑꯗꯨꯝ ꯖꯣꯕ ꯅꯨꯡ ꯄꯨꯂꯞ ꯐꯪꯈ꯭ꯔꯦ ꯃꯣꯏꯗꯤ ꯌꯥꯝ ꯅꯨꯡꯉꯥꯏ ꯅꯨꯡꯉꯥꯏꯅ ꯂꯩ ꯏꯆꯤꯜ ꯏꯅꯥꯎꯉꯩꯗꯤ ꯍꯣꯏ ꯃꯈꯣꯏ ꯑꯩꯅ ꯍꯥꯏꯕ ꯑꯗꯨꯝ ꯏꯜꯂꯤ ꯈꯣꯠꯂꯤ ꯑꯩꯉꯣꯟꯗ ꯃꯊꯛ ꯊꯣꯡꯕ ꯑꯃꯗꯤ ꯑꯩ ꯂꯥꯏꯔꯤꯛ ꯇꯝꯍꯧꯗꯦ ꯍꯥꯏꯕꯒꯤ ꯑꯩꯉꯣꯟꯗ ꯎꯁꯤꯠ ꯊꯑꯣꯏꯗꯕ ꯈꯣꯠꯇꯕ ꯀꯔꯤꯃꯠꯇ ꯂꯩꯇꯦ ꯔꯦꯁꯄꯦꯛ ꯑꯃꯒꯤ ꯃꯈꯥꯗ ꯃꯌꯥꯝꯕꯅꯤ ꯍꯥꯏꯕꯒꯤ ꯔꯦꯁꯄꯦꯛ ꯑꯃꯒꯤ ꯃꯈꯥꯗ ꯑꯗꯨꯝ ꯂꯩꯅꯩ ꯑꯩꯈꯣꯏꯅ ꯍꯥꯏꯕ ꯉꯥꯡꯕ ꯊꯕꯛ ꯇꯧꯔꯁꯨ ꯑꯗꯨꯝ ꯃꯈꯣꯏ ꯇꯥꯏ ꯑꯗꯨ ꯃꯈꯣꯏꯅ ꯑꯍꯜ ꯂꯃꯟꯅ ꯍꯥꯏ ꯂꯥꯏꯔꯤꯛ ꯇꯝꯗꯕ ꯃꯤꯅ ꯉꯥꯡꯕꯅꯤ ꯍꯥꯏꯕꯒꯤ ꯋꯥꯈꯟꯗꯤ ꯈꯟꯗꯦ ꯌꯥꯝꯅ ꯅꯨꯡꯁꯤ ꯆꯥꯅꯅ ꯂꯩꯃꯤꯟꯅꯩ ꯃꯈꯣꯏ ꯍꯥꯏꯅ ꯇꯥꯅꯕꯗ ꯑꯗꯨꯝ ꯆꯠꯂꯤ ꯑꯩ ꯂꯥꯏꯔꯤꯛ ꯇꯝꯍꯧꯗ꯭ꯔꯦ ꯀꯩꯗꯧꯗ꯭ꯔꯦ ꯍꯥꯏꯕꯒꯤꯗꯃꯛꯇꯗ ꯃꯈꯣꯏꯁꯨ ꯑꯩꯒꯤ ꯍꯥꯟꯅ ꯊꯦꯡꯅꯈꯤꯕ ꯑꯋꯥꯕ ꯃꯈꯩꯗꯣ ꯃꯈꯣꯏꯅ ꯑꯗꯨꯝ ꯐꯖꯅ ꯎꯕꯤ ꯇꯥꯃꯣꯗꯤ ꯂꯥꯏꯔꯤꯛ ꯇꯝꯕ ꯉꯝꯍꯧꯗ꯭ꯔꯦꯀꯣ ꯌꯨꯝꯒꯤ ꯃꯇꯦꯡ ꯄꯥꯡꯉꯤꯉꯩꯗ ꯍꯥꯏꯗꯅ ꯑꯩꯈꯣꯏꯅ ꯁꯤ ꯑꯃ ꯀꯩ ꯑꯃ ꯋꯥ ꯑꯃ ꯀꯩ ꯑꯃ ꯍꯥꯏꯕꯗ ꯍꯤꯛꯇꯣꯛꯇꯦ ꯃꯈꯣꯏꯗꯤ ꯂꯥꯏꯔꯤꯛ ꯇꯝꯍꯧꯗꯦ ꯂꯥꯏꯔꯤꯛ ꯇꯝꯍꯧꯗꯕ ꯃꯤꯅꯤ ꯍꯥꯏꯅ ꯊꯤꯅ ꯇꯧꯕꯁꯨ ꯇꯧꯗꯦ ꯌꯥꯝ ꯅꯨꯡꯁꯤ ꯆꯥꯅꯅ ꯂꯩꯃꯤꯟꯅꯩ ꯍꯣꯏ ꯅꯣꯡꯐꯥꯗꯣꯛ ꯑꯗꯨꯝ ꯁꯥꯎꯅ ꯈꯠꯅ ꯇꯧꯕꯀꯥꯟꯗ ꯑꯩꯁꯨ ꯌꯥꯝ ꯅꯤꯉꯝꯗꯕ ꯐꯥꯎꯋꯤ ꯃꯈꯣꯏꯅ ꯏꯪꯂꯤꯁ ꯑꯃ ꯍꯤꯟꯗꯤ ꯑꯃ ꯉꯥꯡꯉꯛ ꯃꯇꯝꯗ ꯑꯩꯗꯤ ꯑꯣꯡꯈꯠꯂꯒ ꯈꯨꯝꯕ ꯉꯝꯗꯕꯒꯤ ꯊꯃꯣꯏꯗ ꯄ꯭ꯔꯣꯛ ꯄ꯭ꯔꯣꯛ ꯆꯥꯛꯄ ꯋꯥꯈꯟꯁꯨ ꯌꯥꯎꯔꯛꯇꯕ ꯅꯠꯇꯦ ꯑꯗꯨꯝ ꯌꯥꯎꯔꯛꯏ ꯃꯔꯛ ꯃꯔꯛꯇ ꯄꯦꯟꯗꯕꯁꯨ ꯑꯗꯨꯝ ꯌꯥꯎꯔꯛꯏ ꯂꯥꯏꯔꯤꯛ ꯇꯝꯍꯧꯗꯕꯒꯤ ꯑꯋꯥꯕꯁꯤ ꯅꯨꯡꯉꯥꯏꯇꯦ ꯈꯜꯂꯨꯕ ꯀꯥꯟꯗ ꯇꯝꯃꯝꯃꯗꯤ ꯐꯒꯗꯧꯅꯤꯗ ꯍꯥꯏꯗꯅ ꯑꯗꯨꯕꯨ ꯑꯩꯁꯨ ꯏꯪꯂꯤꯁ ꯉꯥꯡꯕ ꯉꯝꯅꯕ ꯍꯤꯟꯗꯤ ꯉꯥꯡꯕ ꯉꯝꯅꯕ ꯂꯥꯏꯔꯤꯛꯇꯤ ꯑꯗꯨꯝ ꯈꯔ ꯈꯔ ꯑꯗꯨꯝ ꯄꯥꯗꯅ ꯍꯣꯠꯅꯩ ꯃꯤꯅ ꯎꯁꯤꯠ ꯎꯁꯤꯠꯇꯅ ꯉꯥꯡꯕꯗꯣ ꯅꯨꯡꯉꯥꯏꯇ꯭ꯔꯕꯅꯤꯅ ꯑꯗꯨꯗꯒꯤꯗꯤ ꯑꯩꯁꯨ ꯑꯗꯨꯝ ꯈꯔꯗꯤ ꯍꯧꯖꯤꯛꯇꯤ ꯑꯗꯨꯝ ꯈꯔ ꯈꯔ ꯉꯥꯡꯕ ꯕꯖꯥꯔꯗ ꯀꯩꯗ ꯑꯥꯎꯁꯥꯎꯠꯇ ꯆꯠꯄ ꯈꯣꯠꯄꯗ ꯑꯩꯈꯣꯏ ꯕꯖꯥꯔ ꯕꯔꯁꯥꯒꯤ ꯇꯥꯏꯞꯇ ꯑꯗꯨꯃꯥꯏꯅ ꯑꯗꯨꯝ ꯉꯥꯡꯕꯗꯤ ꯉꯝꯃꯤ ꯆꯠꯊꯣꯛ ꯆꯠꯁꯤꯟ ꯇꯧꯕꯗ ꯃꯗꯨꯁꯨ ꯇꯝꯕ ꯅꯠꯇꯦ ꯏꯁꯥꯅ ꯍꯣꯠꯅꯖꯕꯗꯩꯅꯤ ꯂꯥꯏꯔꯤꯛ ꯄꯥꯅꯕ ꯀꯟꯅ ꯍꯣꯠꯅꯩ ꯑꯩꯁꯨ ꯀ꯭ꯂꯥꯁ ꯇꯦꯟꯐꯧ ꯇꯝꯍꯧꯕꯤꯅ ꯑꯗꯨꯝ ꯍꯣꯠꯅꯩ ꯑꯩꯁꯨ ꯏꯕ ꯄꯥꯕꯗꯤ ꯑꯗꯨꯝ ꯈꯔ ꯈꯔꯗꯤ ꯊꯣꯛꯑꯦ ꯍꯧꯖꯤꯛꯇꯤ ꯃꯈꯣꯏꯅꯁꯨ ꯑꯗꯨꯃꯥꯏꯅ ꯏꯪꯂꯤꯁ ꯍꯤꯟꯗꯤ ꯉꯥꯡꯉꯛꯀꯥꯟꯗ ꯑꯩ ꯋꯥꯈꯜ ꯌꯥꯝꯅ ꯅꯨꯡꯉꯥꯏꯇꯅ ꯏꯊꯟꯇ ꯀꯞꯆꯩ ꯀꯔꯤꯅꯨꯡꯒꯤꯅꯣ ꯍꯥꯏꯕꯒꯤ ꯋꯥꯈꯜꯗ ꯑꯗꯨꯅ ꯃꯣꯏꯒꯤ ꯄꯩꯁꯥ ꯊꯥꯅꯕ ꯍꯣꯠꯅꯕꯗ ꯇꯧꯈꯤꯕ ꯊꯕꯛꯅꯤꯅ ꯅꯤꯡꯕ ꯀꯥꯏꯕꯁꯨ ꯂꯩ ꯂꯥꯏꯔꯤꯛ ꯇꯝꯍꯧꯗꯕꯒꯤ ꯑꯗꯨ ꯂꯥꯏꯕꯛꯅ ꯇꯝꯕꯅꯤ ꯍꯥꯏꯅ ꯑꯗꯨꯝ ꯈꯟꯗꯣꯛꯆꯔꯦ ꯅꯠꯇ꯭ꯔꯒꯗꯤ ꯑꯃꯨꯛ ꯍꯜꯂꯒ ꯇꯝꯃꯨꯕ ꯌꯥꯗ꯭ꯔꯕꯅꯤꯅ ꯑꯗꯨꯅ ꯑꯩꯁꯨ ꯄꯥꯔꯒ ꯂꯥꯏꯔꯤꯛꯇꯨ ꯋꯥꯍꯩ ꯉꯥꯡꯕ ꯍꯩꯅꯕꯒꯤꯗꯃꯛꯇꯗꯤ ꯑꯩꯁꯨ ꯀꯟꯅ ꯍꯣꯠꯅꯖꯩ ꯀꯟꯅ ꯄꯥꯔꯒ ꯑꯗꯨꯝ ꯍꯧꯖꯤꯛꯇꯤ ꯑꯗꯨꯝ ꯉꯥꯡꯕ ꯁꯛꯄ ꯀꯩꯗꯧꯕ ꯑꯥꯎꯁꯥꯎꯠꯇ ꯆꯠꯄ ꯈꯣꯠꯄ ꯍꯤꯟꯗꯤ ꯏꯪꯂꯤꯁ ꯉꯥꯡꯕ ꯑꯗꯨꯝ ꯐꯖꯅ ꯉꯝꯖꯔꯦ ꯍꯧꯖꯤꯛꯇꯤ ꯍꯥꯟꯅ ꯉꯝꯃꯝꯗꯕꯅꯤ ꯃꯤꯅ ꯏꯪꯂꯤꯁ ꯉꯥꯡꯉꯛꯀꯅꯤ ꯈꯨꯝꯐꯝ ꯈꯪꯗꯗꯅ ꯇꯨꯃꯤꯟ ꯂꯩꯅꯤ ꯃꯥꯅ ꯉꯥꯡꯉꯤ ꯋꯥꯗꯣ ꯀꯩꯅꯣ ꯈꯪꯗꯕꯅꯤꯅ ꯀꯣꯟꯅꯗꯗꯤ ꯈꯪꯉꯛꯄ ꯃꯇꯝꯗꯗꯤ ꯌꯥꯝꯅ ꯏꯀꯥꯏꯔꯛꯏ ꯈꯪꯗ ꯈꯪꯗꯕ ꯃꯇꯝꯗ ꯈꯪꯉꯛꯄꯀꯥꯟꯗꯗꯤ ꯌꯥꯝꯅ ꯏꯀꯥꯏꯔꯛꯑꯦ ꯍꯧꯖꯤꯛꯇꯤ ꯃꯣꯏꯅ ꯍꯥꯏꯔꯤꯗꯣ ꯁꯤꯅꯤꯀꯣ ꯍꯥꯏꯅ ꯈꯪꯉꯛꯄ ꯃꯇꯝꯗꯗꯤ ꯌꯥꯝꯅ ꯄꯦꯟꯗꯦ ꯑꯗꯣ ꯍꯧꯖꯤꯛꯇꯤ ꯑꯗꯨꯝ ꯉꯥꯡꯕ ꯉꯝꯃꯦ ꯃꯤꯅ ꯉꯥꯡꯕꯁꯨ ꯑꯗꯨꯝ ꯐꯖꯅ ꯂꯧꯁꯤꯟꯕ ꯉꯝꯃꯦ ꯑꯗꯨꯅ ꯀꯔꯤꯁꯨ ꯈꯟꯗ꯭ꯔꯦ ꯍꯧꯖꯤꯛꯇꯤ ꯃꯈꯣꯏꯅꯁꯨ ꯉꯥꯡꯕ ꯉꯥꯡꯉꯛꯄ ꯃꯇꯝꯗ ꯑꯗꯨꯝ ꯈꯨꯝꯕ ꯉꯝꯃꯕꯅꯤꯅ ꯃꯣꯏꯐꯧ ꯉꯛꯏ ꯑꯩꯅ ꯍꯤꯟꯗꯤ ꯏꯪꯂꯤꯁ ꯉꯥꯡꯉꯛꯀꯥꯟꯗ ꯀꯃꯥꯏꯅ ꯇꯧꯔ ꯉꯥꯡꯉꯤꯅꯣ ꯈꯣꯠꯂꯤꯅꯣ ꯍꯥꯏꯅ ꯑꯩꯅ ꯇꯨꯃꯤꯟ ꯇꯨꯃꯤꯟ ꯍꯣꯠꯅꯖꯔꯒ ꯉꯥꯡꯕ ꯉꯝꯅꯕ ꯍꯣꯠꯅꯕꯅꯤ ꯑꯣꯡꯈꯠꯂꯒ ꯑꯗꯨꯝ ꯈꯨꯝꯕꯁꯨ ꯉꯝꯃꯦ ꯍꯧꯖꯤꯛꯇꯤ ꯑꯗꯨꯕꯨ ꯌꯥꯝ ꯅꯨꯡꯁꯤꯅꯅ ꯂꯩꯃꯤꯟꯅꯩ ꯔꯦꯁꯄꯦꯛ ꯑꯃꯒꯤ ꯃꯈꯥꯗ ꯑꯗꯨꯅꯤ ꯑꯩꯈꯣꯏ ꯐꯦꯃꯤꯂꯤꯒꯤ ꯋꯥꯔꯤꯁꯤ